ꯆꯍꯤ ꯑꯃꯗ ꯑꯃꯨꯛꯇꯪ ꯂꯥꯛꯄ ꯍꯔꯥꯎ ꯀꯨꯝꯍꯩ ꯏꯠ ꯑꯁꯤꯗ ꯑꯩꯈꯣꯏꯅ ꯉꯟꯅ ꯍꯧꯒꯠꯇꯨꯅ ꯉꯥ ꯃꯈꯜ ꯉꯥ ꯃꯈꯜ ꯑꯅꯤ ꯊꯣꯛꯅ ꯑꯃꯗꯤ ꯌꯦꯟ ꯁꯥ ꯊꯣꯡꯗꯨꯅ ꯈꯔ ꯑꯃꯅ ꯉꯥ ꯄꯥꯝꯕꯅ ꯉꯥ ꯄꯤꯖꯅꯤ ꯑꯃꯗꯤ ꯌꯦꯟ ꯄꯥꯝꯕꯈꯩꯅ ꯌꯦꯟ ꯆꯥꯅꯤ ꯑꯗꯨꯃꯥꯏꯅ ꯃꯈꯣꯏ ꯃꯈꯣꯏꯅ ꯄꯥꯝꯖꯕ ꯏꯟꯁꯥꯡꯁꯤꯡ ꯑꯗꯣ ꯑꯩꯈꯣꯏꯅ ꯊꯣꯡꯗꯨꯅ ꯉꯥ ꯑꯇꯣꯏꯕ ꯑꯃꯗꯤ ꯇꯥꯎ ꯇꯥꯎꯔꯒ ꯊꯣꯡꯕ ꯀꯌꯥ ꯇꯧꯗꯨꯅ ꯑꯩꯅ ꯉꯟꯅ ꯍꯧꯒꯠꯂꯒ ꯌꯦꯟ ꯊꯣꯡꯉꯤꯉꯩ ꯃꯇꯝꯗ ꯏꯃꯥꯅ ꯉꯥ ꯊꯣꯡꯂꯛꯄ ꯇꯧꯗꯨꯅ ꯂꯥꯛꯂꯤꯕ ꯃꯌꯥꯝꯁꯤꯡ ꯑꯗꯣ ꯑꯩꯈꯣꯏꯅ ꯍꯔꯥꯎ ꯇꯌꯥꯝꯅ ꯑꯣꯛꯇꯨꯅ ꯃꯈꯣꯏꯕꯨ ꯂꯩꯖꯕ ꯈꯔ ꯄꯤꯖ ꯄꯤꯊꯛ ꯇꯧꯗꯨꯅ ꯃꯈꯣꯏꯕꯨ ꯄꯦꯜꯍꯜꯂꯤ ꯑꯃꯗꯤ ꯊꯪꯅꯔꯤꯕꯁꯤꯡ ꯑꯗꯨꯗ ꯑꯩꯈꯣꯏꯅ ꯂꯥꯛꯂꯤꯕꯁꯤꯡ ꯑꯗꯨꯕꯨ ꯄꯤꯖ ꯄꯤꯊꯛꯄ ꯂꯣꯏꯔꯕ ꯃꯇꯨꯡꯗ ꯏꯃꯨꯡꯁꯤꯡꯗ ꯆꯠꯇꯨꯅ ꯑꯩꯈꯣꯏꯅ ꯌꯦꯟ ꯊꯣꯡꯕ ꯉꯥ ꯊꯣꯡꯕꯁꯤꯡ ꯑꯗꯣ ꯑꯩꯈꯣꯏꯅ ꯊꯤꯟꯕ ꯆꯠꯂꯤ ꯂꯣꯏꯔꯕ ꯃꯇꯨꯡꯗ ꯃꯈꯣꯏꯅꯁꯨ ꯃꯈꯣꯏꯅ ꯊꯣꯡꯖꯕ ꯉꯥ ꯊꯣꯡꯕ ꯌꯦꯟ ꯊꯣꯡꯕ ꯑꯗꯣ ꯑꯩꯈꯣꯏꯅ ꯑꯃꯨꯛ ꯄꯨꯔꯛꯑꯒ ꯂꯥꯛꯑꯒ ꯏꯟꯁꯥꯡ ꯃꯍꯥꯎ ꯇꯪꯅꯗꯨꯅ ꯍꯔꯥꯎ ꯇꯌꯥꯝꯅ ꯍꯔꯥꯎ ꯀꯨꯝꯍꯩ ꯑꯁꯤꯕꯨ ꯌꯥꯎꯃꯤꯟꯅꯩ ꯑꯃꯗꯤ ꯆꯥꯛ ꯆꯥꯕ ꯂꯣꯏꯔꯕ ꯃꯇꯨꯡꯗ ꯂꯩꯔꯤꯕ ꯃꯧꯁꯤꯡ ꯑꯗꯣ ꯑꯩꯈꯣꯏꯅ ꯑꯃꯨꯛ ꯀꯧꯁꯤꯟꯅꯗꯨꯅ ꯑꯩꯈꯣꯏꯅ ꯂꯩꯖꯔꯤꯕ ꯊꯣꯡꯖꯔꯤꯕ ꯈꯔ ꯑꯗꯨ ꯄꯨꯊꯣꯛꯑꯅꯤ ꯑꯗꯨꯒ ꯊꯪꯅꯔꯤꯕ ꯏꯃꯨꯡ ꯑꯗꯨꯅ ꯌꯦꯟꯁꯥꯡ ꯈꯔ ꯑꯃꯨꯛ ꯄꯨꯊꯣꯛꯇꯨꯅ ꯃꯍꯥꯎ ꯇꯪꯃꯤꯟꯅꯗꯨꯅ ꯍꯔꯥꯎ ꯇꯌꯥꯝꯅ ꯆꯥꯕ ꯂꯣꯏꯔꯕ ꯃꯇꯨꯡꯗ ꯑꯩꯈꯣꯏꯅ ꯊꯣꯛꯂꯒ ꯂꯩꯔꯤꯕ ꯃꯄꯥꯜꯗ ꯌꯣꯜꯂꯤꯕ ꯁꯤꯡꯖꯨ ꯕꯣꯔꯥ ꯀꯌꯥ ꯑꯃꯨꯛ ꯆꯥꯔꯅꯤ ꯍꯔꯥꯎ ꯀꯨꯝꯍꯩ ꯑꯗꯨꯒꯤ ꯅꯨꯡꯉꯥꯏꯕ ꯐꯣꯡꯗꯣꯛꯄ ꯑꯣꯏꯅ ꯑꯁꯨꯝꯅ ꯇꯧꯈꯤ